ꯀꯜꯆꯔꯦꯜ ꯐꯦꯁꯇꯤꯕꯦꯜ ꯑꯩꯈꯣꯏ ꯃꯌꯥꯝꯅ ꯀꯃꯥꯏꯅ ꯇꯧꯔꯒ ꯍꯔꯥꯎꯅ ꯄꯥꯡꯊꯣꯛꯑꯒ ꯂꯩꯔꯤꯕꯁꯦ ꯑꯩꯈꯣꯏꯅ ꯍꯦꯛ ꯂꯧ ꯂꯣꯏꯔꯝꯗꯥꯏꯗ ꯃꯇꯝ ꯑꯃ ꯂꯦꯞꯂꯒ ꯑꯩꯈꯣꯏꯅ ꯀꯨꯝꯍꯩ ꯇꯧꯔꯤꯁꯦ ꯈꯣꯟ ꯈꯣꯟ ꯈꯨꯟ ꯃꯌꯥꯝꯁꯤ ꯂꯥꯛꯑꯒ ꯃꯨꯛꯅꯥ ꯇꯧꯔꯒ ꯃꯨꯛꯅꯥꯗꯒꯤ ꯆꯦꯂꯦꯟꯖ ꯇꯧꯔꯒ ꯑꯩꯈꯣꯏꯁꯦ ꯈꯨꯟꯒ ꯈꯨꯟ ꯑꯃꯒ ꯃꯨꯛꯅꯥ ꯇꯧꯅꯕ ꯑꯗꯨꯃꯥꯏꯅ ꯅꯨꯡꯉꯥꯏꯅ ꯑꯩꯈꯣꯏ ꯀꯜꯆꯔꯦꯜ ꯐꯦꯖꯇꯤꯕꯦꯜꯁꯦ ꯑꯗꯨꯝ ꯑꯗꯨꯝ ꯇꯧꯔꯛꯄꯅꯦ ꯑꯗꯨꯅ ꯂꯧ ꯂꯤꯡꯕ ꯅꯨꯃꯤꯠꯅꯤ ꯑꯗꯨꯒ ꯂꯧ ꯂꯤꯡꯕ ꯂꯣꯏꯔꯦ ꯍꯥꯏꯔꯒ ꯑꯩꯈꯣꯏꯅ ꯖꯨꯂꯥꯏ ꯑꯗꯨ ꯃꯇꯝꯗ

ꯃꯔꯨꯞ ꯃꯄꯥꯡꯁꯤꯡꯕꯨ ꯀꯧꯁꯤꯟꯅꯔꯒ ꯃꯔꯨꯞ ꯃꯄꯥꯡꯁꯤꯡꯕꯨ ꯆꯥꯛ ꯆꯥꯃꯤꯟꯅꯔꯒ ꯌꯨ ꯊꯛꯃꯤꯟꯅꯔꯒ ꯍꯔꯥꯎꯃꯤꯟꯅꯔꯒ ꯅꯨꯃꯤꯠ ꯃꯉꯥ ꯇꯔꯨꯛꯁꯤ ꯌꯨꯝꯗꯒꯤ ꯄꯣꯊꯥꯔꯒ ꯁꯥꯟꯅꯔꯒ ꯍꯔꯥꯎꯅ ꯀꯨꯝꯍꯩꯁꯦ ꯄꯥꯡꯊꯣꯛꯄꯅꯦ ꯑꯗꯨ ꯃꯊꯛꯇ ꯑꯩꯈꯣꯏꯅ ꯂꯧ ꯈꯥꯎꯕ ꯅꯨꯃꯤꯠꯁꯦ ꯑꯣꯛꯇꯣꯕꯔ ꯅꯕꯦꯝꯕꯔꯗ ꯂꯧ ꯈꯥꯎꯕ ꯍꯧꯔꯅꯤ ꯂꯧ ꯈꯥꯎꯕ ꯍꯧꯔꯦ ꯍꯥꯏꯕ ꯅꯨꯃꯤꯠꯇ ꯈꯨꯠꯂꯪ ꯆꯠꯀꯅꯤ ꯈꯨꯠꯂꯪ ꯆꯠꯂꯒ ꯃꯤ ꯃꯌꯥꯝꯁꯦ ꯑꯗꯨꯝ ꯅꯨꯡꯉꯥꯏꯅ ꯃꯤ ꯇꯔꯦꯠ ꯅꯤꯄꯥꯟꯁꯦ ꯈꯨꯟ ꯑꯃ ꯆꯠꯂꯒ ꯍꯔꯥꯎꯅ ꯆꯔꯥ ꯋꯥꯟꯒꯅꯤ ꯆꯥꯛ ꯆꯥꯒꯅꯤ ꯑꯗꯨ ꯅꯨꯡꯊꯤꯟ ꯆꯨꯞꯄ ꯊꯕꯛ ꯁꯨꯒꯅꯤ ꯂꯧ ꯌꯩꯒꯅꯤ ꯂꯧ ꯈꯥꯎꯒꯅꯤ ꯍꯥꯏꯕꯕꯨꯗꯤ ꯑꯩꯈꯣꯏꯗꯗꯤ ꯃꯦꯆꯤꯟ ꯂꯩꯇꯕꯅ ꯈꯣꯡ ꯈꯨꯠꯅ ꯑꯗꯨꯝ ꯂꯦꯜꯂꯒ ꯈꯣꯡ ꯈꯨꯠꯅ ꯑꯗꯨꯝ ꯆꯠꯊꯣꯛ ꯆꯠꯁꯤꯟ ꯇꯧꯔꯒ ꯑꯗꯨꯝ ꯑꯩꯈꯣꯏ ꯊꯕꯛꯁꯦ ꯋꯥꯅ ꯍꯧꯔꯛꯄꯅꯦ ꯑꯗꯨ ꯃꯗꯨ ꯂꯣꯏꯔꯒ ꯍꯣꯔꯦꯟ ꯅꯨꯡꯗꯥꯡ ꯌꯨꯝꯗ ꯍꯜꯂꯛꯑꯒ ꯁꯥ ꯉꯥꯅꯦ ꯉꯥꯅꯨꯅꯦ ꯑꯣꯛꯅꯦ ꯀꯔꯤ ꯀꯔꯤ ꯑꯍꯥꯎꯕ ꯑꯦꯟꯁꯥꯡꯁꯦ ꯍꯥꯠꯂꯒ ꯍꯥꯠꯇꯣꯛꯑꯒ ꯈꯨꯠꯂꯪ ꯆꯠꯄ ꯃꯌꯥꯝꯁꯦ ꯍꯣꯔꯦꯟ ꯐꯧꯇꯤꯡ ꯑꯍꯨꯝ ꯑꯍꯨꯝ ꯑꯅꯤ ꯑꯅꯤ ꯄꯨꯔꯒ ꯉꯝꯕ ꯃꯤꯅ ꯃꯔꯤꯁꯨ ꯄꯨꯕꯅꯦ ꯑꯗꯨ ꯄꯨꯔꯛꯑ ꯃꯇꯨꯡꯗ ꯑꯩꯈꯣꯏ ꯏꯃꯨꯡ ꯑꯃꯅ ꯆꯥꯛꯁꯦ ꯐꯖꯅ ꯁꯦꯝ ꯁꯥꯔꯒ ꯊꯣꯡꯕꯤꯔꯒ ꯑꯩꯈꯣꯏ ꯃꯌꯥꯝꯁꯦ ꯂꯥꯛꯑꯒ ꯑꯗꯨꯗꯒꯤ ꯆꯥꯛ ꯆꯥꯔꯒ ꯅꯣꯛꯑꯒ ꯌꯨ ꯊꯛꯑꯒ ꯅꯨꯡꯉꯥꯏꯅ ꯂꯩꯔꯒ ꯄꯥꯡꯊꯣꯛꯄꯅꯦ ꯑꯩꯈꯣꯏꯒꯤ ꯀꯨꯝꯍꯩꯁꯦ ꯑꯗꯨ ꯃꯊꯛꯇ ꯑꯩꯈꯣꯏꯅ ꯂꯣꯏꯔꯦ ꯍꯥꯏꯔ ꯀꯥꯟꯗ ꯑꯩꯈꯣꯏ ꯃꯌꯥꯝꯁꯦ ꯅꯣꯛꯀꯅꯤ ꯑꯩꯈꯣꯏ ꯃꯌꯥꯝꯁꯦ ꯍꯔꯥꯎꯃꯤꯟꯅꯒꯅꯤ ꯆꯥꯒꯅꯤ ꯊꯛꯀꯅꯤ ꯅꯣꯛꯀꯅꯤ ꯁꯥꯟꯅꯁꯨ ꯁꯥꯟꯅꯒꯅꯤ ꯑꯗꯨꯃꯥꯏꯅ ꯀꯨꯝꯍꯩ ꯍꯥꯏꯕꯁꯦ ꯑꯩꯈꯣꯏꯁꯦ ꯅꯨꯡꯉꯥꯏꯅ ꯐꯖꯅ ꯇꯧꯔꯝꯃꯦ ꯍꯥꯏꯕꯁꯦ ꯑꯩ ꯅꯈꯣꯏꯗꯁꯨ ꯍꯥꯏꯅꯤꯡꯉꯦ